ꯍꯜꯂꯣ ꯍꯜꯂꯣ ꯑꯣꯏꯔꯕ꯭ꯔꯣ ꯅꯪꯁꯦ ꯑꯩꯒꯤ ꯑꯌꯥꯝꯕ ꯗꯦꯂꯤ ꯀꯥꯁꯇꯃꯔ ꯍꯥꯏꯕꯇꯥꯔꯦꯀꯣ ꯗꯦꯂꯤ ꯂꯥꯛꯄ ꯉꯝꯗ꯭ꯔꯁꯨ ꯑꯌꯥꯝꯕ ꯅꯪꯁꯦ ꯑꯩꯒꯤ ꯀꯁꯇꯃꯔ ꯑꯣꯏꯕꯅꯤꯅ ꯑꯩꯒꯤ ꯑꯩꯒꯤ ꯇꯤ ꯀꯣꯐꯤ ꯑꯩꯅ ꯅꯪꯉꯣꯟꯗ ꯀꯁꯇꯃꯔ ꯑꯃ ꯑꯣꯏꯅ ꯁꯔꯐ ꯇꯧꯕꯁꯤꯡꯗꯣ ꯀꯃꯥꯏꯅ ꯇꯧꯕꯒꯦ ꯍꯥꯎꯕ꯭ꯔꯥ ꯅꯠꯇꯔꯒ ꯁꯔꯐ ꯇꯧꯕ ꯃꯑꯣꯡ ꯅꯠꯇꯔꯒ ꯆꯥꯗꯨꯒꯤ ꯀꯝꯄꯥꯏꯜꯂꯦꯁꯟ ꯍꯥꯏꯁꯤꯔꯥ ꯀꯝꯕꯤꯅꯦꯁꯟ ꯍꯥꯏꯁꯤꯔꯥ ꯃꯥꯒꯤ ꯇꯦꯛꯁꯆꯔꯁꯤꯡꯗꯣ ꯀꯃꯥꯏꯅ ꯇꯧꯕꯒꯦꯗꯣ ꯈꯔꯥ ꯁꯦꯌꯥꯔ ꯇꯧꯕꯤꯔꯛꯑꯣ

ꯑꯣ ꯊꯦꯡꯀꯤꯎ ꯑꯗꯨ ꯑꯩꯈꯣꯏ ꯁꯤꯠꯇꯤꯡ ꯑꯦꯔꯦꯟꯁꯃꯦꯟ ꯃꯑꯣꯡꯁꯦ ꯑꯗꯨꯝ ꯄꯥꯝꯕꯤꯕ꯭ꯔꯥ ꯅꯠꯇ꯭ꯔꯒ ꯑꯗꯨꯝ ꯈ꯭ꯔꯥ ꯆꯥꯎꯍꯟꯅꯤꯡꯕ꯭ꯔꯥ ꯃꯤꯁꯦ ꯑꯅꯤ ꯐꯝꯍꯟꯕ ꯃꯔꯤ ꯐꯝꯍꯟꯕ ꯀꯔꯝꯅ ꯀꯃꯥꯏꯅ ꯇꯧꯕ ꯁꯖꯦꯁ ꯇꯧꯕꯤꯔꯛꯑꯣ ꯀꯁꯇꯃꯔ ꯑꯃ ꯑꯣꯏꯅꯀꯣ ꯎꯝ ꯑꯣ ꯑꯣ ꯍꯣꯏ ꯍꯣꯏ ꯑꯣ ꯌꯥꯝ ꯅꯨꯡꯉꯥꯏꯔꯦ ꯑꯗꯨ ꯑꯩꯈꯣꯏꯒꯤꯁꯦ ꯎꯐꯨꯜ ꯈꯔꯥ ꯌꯥꯝꯕꯅꯤꯅꯀꯣ ꯍꯧꯖꯤꯛꯀꯥꯟꯗꯤ ꯋꯤꯟꯇꯔ ꯁꯤꯖꯟ ꯑꯣꯏꯕꯒꯤ ꯑꯗꯣ ꯃꯄꯥꯜꯒꯁꯦ ꯈꯔꯥ ꯇꯧꯗ꯭ꯔꯦ ꯍꯟꯗꯛꯀꯤꯗꯤ ꯑꯗꯣ ꯏꯁꯄ꯭ꯔꯤꯡ ꯂꯥꯛꯄ ꯃꯇꯝꯗ ꯑꯗꯨ ꯅꯠꯇ꯭ꯔꯒ ꯅꯣꯡꯖꯨꯊꯥꯗ ꯑꯗꯨ ꯃꯇꯝꯗꯗꯤ ꯔꯨꯐ ꯈꯔꯥ ꯈꯜꯂꯒꯀꯣ ꯌꯨꯝ ꯃꯄꯥꯟꯗ ꯁꯨꯝ ꯒ꯭ꯔꯤꯟꯅꯔꯤ ꯈꯔ ꯊꯝꯃꯒ ꯇꯧꯁꯤꯔꯥꯅꯗꯤ ꯈꯜꯂꯦ ꯌꯥꯝ ꯅꯨꯡꯉꯥꯏ ꯑꯗꯨꯃꯥꯏꯅ ꯁꯖꯦꯁ ꯇꯧꯕꯤꯔꯛꯄ ꯑꯗꯨ ꯗꯦꯂꯤꯚꯔꯤꯒꯤꯁꯨ ꯂꯩ ꯑꯗꯨ ꯗꯦꯂꯤꯚꯔꯤꯒꯤꯁꯨ ꯄꯥꯝꯃꯗꯤ ꯑꯗꯨꯝ ꯍꯥꯏꯔꯛꯑꯣ ꯑꯩꯈꯣꯏ ꯇꯤꯛꯀꯦꯠ ꯑꯗꯨꯝ ꯀꯛꯑꯣ ꯑꯗꯨꯒ ꯑꯗꯨꯝ ꯗꯦꯂꯤꯚꯔ ꯇꯧꯔꯛꯀꯦ ꯃꯇꯝꯁꯦ ꯑꯌꯨꯛ ꯑꯌꯨꯛ ꯄꯨꯡ ꯇꯔꯥ ꯄꯨꯡ ꯇꯔꯥꯗꯒꯤ ꯍꯥꯡꯉꯦꯀꯣ ꯑꯩꯈꯣꯏ ꯑꯗꯨꯒ ꯅꯨꯡꯗꯥꯡ ꯄꯨꯡ ꯃꯪꯉꯥ ꯐꯥꯎꯕ ꯑꯗꯨꯒꯤ ꯃꯅꯨꯡꯗꯗꯤ ꯗꯦꯂꯤꯚꯔꯤ ꯂꯩꯒꯅꯤ ꯑꯗꯣ ꯑꯣꯟ ꯗ ꯏꯁ꯭ꯄꯣꯠꯀꯨꯝꯕ ꯊꯛꯅꯤꯡꯉꯗꯤ ꯀꯩꯅꯣ ꯂꯩꯒꯅꯤ ꯄꯨꯡ ꯅꯤꯄꯥꯜꯗꯒꯤ ꯍꯧꯔꯒ ꯄꯨꯡ ꯇꯥꯔꯨꯛꯐꯥꯎꯕ ꯑꯗꯨꯃꯥꯏꯅ ꯍꯥꯡꯉꯦ ꯑꯗꯨ ꯂꯥꯛꯑꯣ ꯍꯣꯏ ꯑꯌꯥꯝꯕ ꯑꯩꯈꯣꯏꯒꯤꯁꯦ ꯑꯁꯥꯝꯒꯤ ꯑꯣꯏꯅ ꯄꯨꯔꯛꯑꯦꯀꯣ ꯑꯩꯈꯣꯏ ꯅꯣꯔꯠ ꯏꯁꯀꯤ ꯑꯗꯨꯝ ꯐꯖꯅ ꯄꯨꯊꯣꯛꯄꯅꯤꯅ ꯑꯁꯥꯝꯒꯤ ꯑꯣꯏꯅ ꯊꯛꯑꯦ ꯑꯗꯣ ꯑꯇꯣꯞꯄ ꯀꯟꯇ꯭ꯔꯤꯒꯤ ꯏꯁꯇꯥꯏꯜ ꯅꯠꯇ꯭ꯔꯒ ꯕꯤꯚꯔꯦꯁꯁꯦ ꯀꯔꯝꯕ ꯄꯥꯝꯒꯦ ꯑꯗꯨꯝ ꯍꯥꯏꯕꯤꯔꯛꯎꯅꯦ ꯑꯥꯎ ꯑꯣ ꯑꯣ ꯑꯣ ꯍꯣꯏ ꯍꯣꯏ ꯍꯣꯏ ꯌꯥꯝ ꯐꯔꯦ ꯊꯥꯏꯂꯦꯟꯗ ꯕ꯭ꯂꯗ ꯀꯣꯐꯦ ꯍꯥꯏꯕ ꯑꯣ ꯑꯣ ꯐꯔꯦ ꯐꯔꯦ ꯑꯗꯨꯒꯨꯝꯕꯁꯨ ꯍꯥꯞꯆꯔꯒꯦ ꯌꯥꯝ ꯅꯨꯡꯉꯥꯏꯔꯦ ꯐꯥꯎꯅꯕꯒꯤꯀꯣ ꯑꯣꯑꯣ ꯊꯝꯃꯦ ꯊꯝꯃꯦ